ꯊꯧꯕꯥꯜ ꯖꯤꯂꯥꯗ ꯃꯔꯨꯑꯣꯏꯕ ꯏꯟꯗꯁꯇ꯭ꯔꯤ ꯑꯃꯁꯨꯡ ꯁꯦꯟꯃꯤꯠꯂꯣꯟ ꯄꯨꯈꯠꯂꯤꯕꯁꯤꯡ ꯑꯗꯨꯗꯤ

ꯑꯩꯈꯣꯏꯒꯤ ꯁꯦꯟꯃꯤꯠꯂꯣꯟ ꯑꯁꯤ ꯄꯨꯈꯠꯂꯛꯄꯅꯤ ꯑꯗꯨꯒ ꯄ꯭ꯔꯥꯏꯚꯦꯠ ꯑꯣꯏꯅ ꯕ꯭ꯔꯤꯛ ꯐꯤꯜ ꯍꯥꯡꯉꯤꯕ ꯑꯃꯗꯤ ꯀꯥꯔꯄꯦꯟꯇꯔꯤ ꯐꯔꯅꯤꯆꯔ ꯂꯩꯔꯤꯕ ꯑꯗꯨꯒ ꯏꯁꯤꯡ ꯄꯨꯊꯣꯛꯄꯒꯤ ꯂꯤꯂꯤꯒꯨꯝꯕ ꯁꯨꯒꯨꯝꯕ ꯂꯩꯔꯤꯕ ꯄ꯭ꯔꯥꯏꯚꯦꯠꯀꯤ ꯏꯟꯗꯁꯇ꯭ꯔꯤ ꯃꯆꯥ ꯃꯆꯥꯁꯤꯡꯁꯤꯗꯒꯤꯁꯨ ꯁꯦꯟꯃꯤꯠꯂꯣꯟ ꯑꯁꯤ ꯄꯨꯈꯠꯂꯤ